ꯍꯂꯣ ꯑꯥ ꯃꯦꯗꯥꯝ ꯁꯤꯁꯦ ꯀꯃꯥꯏꯅ ꯑꯦꯗꯃꯤꯁꯟꯁꯦ ꯀꯔꯝ ꯀꯥꯟꯗꯩ ꯇꯧꯗꯣꯏꯅꯣ ꯑꯣ ꯑꯣ ꯑꯗꯨ ꯑꯦꯗꯃꯤꯁꯟꯒꯤ ꯃꯃꯟꯁꯦ ꯀꯌꯥ ꯀꯌꯥ ꯀꯃꯥꯏꯅ ꯇꯧꯒꯦ ꯀ꯭ꯂꯥꯁꯁꯤ ꯅꯥꯏꯟꯗ ꯆꯟꯗꯧꯅꯤ ꯑꯥ ꯑꯥ ꯎꯝ ꯑꯉꯥꯡꯁꯦ ꯑꯗꯨꯝ ꯃꯥꯁꯤ ꯑꯗꯨꯝ ꯀꯔꯤ ꯍꯥꯏꯗꯣꯏꯅꯣ ꯑꯣ ꯑꯗꯨ ꯁ꯭ꯀꯨꯜꯁꯦ ꯅꯨꯄꯤ ꯅꯨꯄꯥꯗꯤ ꯄꯨꯂꯞ ꯇꯝꯕ꯭ꯔꯣ ꯑꯗꯨꯝ ꯅꯠꯇ꯭ꯔꯒ ꯅꯨꯄꯤꯇꯪ ꯇꯝꯕ꯭ꯔꯥ ꯅꯨꯄꯥꯗꯪ ꯇꯝꯕ꯭ꯔꯥ ꯎꯝ ꯎꯝ ꯎꯝ ꯑꯗꯨ ꯃꯦꯗꯥꯝ ꯀꯩꯅꯣ ꯕꯣꯔꯗꯤꯡꯒꯤ ꯈꯨꯗꯣꯡꯆꯥꯕꯗꯤ ꯂꯩꯕ꯭ꯔꯣ ꯍꯥꯟꯅ ꯂꯥꯛꯑꯝꯗ꯭ꯔꯤ ꯑꯝꯇ ꯎꯝ ꯑꯣ ꯑꯗꯨ ꯑꯉꯥꯡꯁꯤꯡꯁꯤꯅ ꯕꯣꯔꯗꯤꯡ ꯂꯩꯔꯀꯥꯟꯗ ꯄꯦꯔꯦꯟꯁꯁꯤꯡ ꯎꯅꯕꯩꯗꯤ ꯀꯃꯥꯏꯅ ꯀꯃꯥꯏꯅ ꯇꯧꯋꯤ ꯑꯥ ꯎꯝ ꯎꯝ ꯎꯝ ꯑꯥ ꯑꯧ ꯑꯗꯣ ꯀ꯭ꯂꯥꯁꯀꯨꯝꯕ ꯀꯔꯤ ꯀꯔꯤ ꯇꯧꯕꯗꯤ ꯄꯨꯡ ꯀꯌꯥ ꯑꯗꯥꯏꯗꯒꯤ ꯍꯧꯒꯦ ꯑꯣ ꯑꯣ ꯑꯗꯨꯗꯤ ꯂꯥꯛꯑꯒ ꯀꯃꯥꯏꯅ ꯀꯃꯥꯏꯅ ꯇꯧꯕꯅꯣꯗꯨ ꯃꯦꯗꯥꯝ ꯍꯣꯏꯒ ꯎꯅꯔꯒ ꯁ꯭ꯀꯨꯜꯗ ꯑꯣꯏꯅ ꯂꯥꯛꯑꯒꯦ ꯑꯗꯨꯒ ꯋꯥꯔꯤ ꯐꯖꯅ ꯑꯣꯏꯅ ꯁꯥꯟꯅꯔꯁꯤ ꯑꯧ ꯑꯧ ꯍꯣꯏ ꯃꯦꯗꯥꯝ ꯑꯗꯨꯗꯤ ꯌꯥꯝ ꯅꯨꯡꯉꯥꯏꯖꯔꯦ ꯊꯝꯖꯔꯒꯦ ꯎꯝ